ꯈ꯭ꯔꯤꯁꯇꯤꯌꯥꯅꯣ ꯔꯣꯅꯥꯜꯗꯣꯅ ꯐꯥꯏꯕ ꯇꯥꯏꯝꯁ ꯕꯦꯂꯣꯟꯗꯤ ꯑꯦꯋꯥꯔꯗ ꯐꯪꯈ꯭ꯔꯦ ꯑꯗꯨꯒ ꯋꯥꯔꯜ ꯕꯦꯁ ꯄ꯭ꯂꯦꯌꯥꯔꯁꯦ ꯃꯉꯥꯔꯛ ꯐꯪꯕꯇ ꯅꯠꯇꯅ ꯃꯥꯒꯤ ꯉꯔꯥꯡ ꯅꯥꯏꯟꯇꯤꯟ ꯖꯅꯋꯥꯔꯤ ꯇꯨ ꯊꯥꯎꯖꯟ ꯇ꯭ꯋꯦꯟꯇꯤ ꯐꯣꯔꯗ ꯄꯥꯡꯊꯣꯛꯈꯤꯕ ꯒ꯭ꯂꯣꯞ ꯁꯣꯀꯔ ꯑꯦꯋꯥꯔꯗꯇ ꯃꯥꯁꯦ ꯕꯦꯁ ꯐꯦꯟ ꯐꯦꯕꯣꯔꯥꯏꯠ ꯄ꯭ꯂꯦꯌꯥꯔ ꯑꯃ ꯄ꯭ꯂꯦꯌꯥꯔ ꯍꯥꯏꯕ ꯑꯦꯋꯥꯔꯗ ꯑꯃꯁꯨ ꯐꯪꯉꯦ ꯃꯔꯥꯗꯣꯅꯥ ꯑꯦꯋꯥꯔꯗ ꯍꯥꯏꯕ ꯑꯃꯁꯨ ꯐꯪꯉꯦ ꯑꯗꯨꯒ ꯃꯤꯗꯜ ꯏꯁ ꯕꯦꯁ ꯄ꯭ꯂꯦꯌꯥꯔ ꯍꯥꯏꯕ ꯑꯦꯋꯥꯔꯗ ꯑꯃꯁꯨ ꯐꯪꯉꯤ ꯄꯨꯟꯅ ꯉꯔꯥꯡ ꯒ꯭ꯂꯣꯕ ꯁꯣꯀꯔ ꯑꯦꯋꯥꯔꯗ ꯗꯨꯕꯥꯏꯗ ꯄꯥꯡꯊꯣꯛꯄ ꯑꯦꯋꯥꯔꯗ ꯑꯁꯤꯗ ꯃꯥ ꯑꯦꯋꯥꯔꯗ ꯑꯍꯨꯝ ꯐꯪꯉꯤ ꯑꯗꯨꯒ ꯈ꯭ꯔꯤꯁꯇꯤꯌꯥꯅꯣ ꯔꯣꯅꯥꯜꯗꯣꯁꯦ ꯁꯥꯎꯗꯤ ꯄ꯭ꯔꯣ ꯂꯤꯒ ꯁꯥꯎꯗꯤ ꯔꯣꯁꯟ ꯄ꯭ꯔꯣ ꯂꯤꯒꯀꯤ ꯍꯧꯖꯤꯛ ꯍꯧꯖꯤꯛ ꯇꯣꯞ ꯏꯁꯀꯣꯔꯔ ꯇꯥꯔꯤ ꯇꯣꯞ ꯑꯦꯁꯤꯁꯁꯨ ꯇꯥꯔꯤ ꯃꯥ ꯁꯥꯎꯗꯤ ꯄ꯭ꯔꯣ ꯂꯤꯒ ꯀꯥꯎꯔꯤ ꯑꯗꯨꯒ ꯃꯊꯪ ꯍꯟꯗꯛꯀꯤ ꯆꯍꯤꯗ ꯄꯥꯡꯊꯣꯛꯀꯗꯧꯔꯤꯕ ꯌꯨꯔꯣ ꯂꯤꯒꯀꯤ ꯄ꯭ꯔꯣꯇꯨꯒꯜꯒꯤ ꯀꯦꯞꯇꯦꯟ ꯑꯣꯏꯅꯁꯨ ꯁꯥꯔꯨꯛ ꯌꯥꯒꯅꯤ